ꯃꯇꯝ ꯄꯨꯝꯅꯃꯛꯇ ꯍꯥꯡꯗꯨꯅ ꯂꯩꯕ ꯑꯩꯅ ꯈ꯭ꯋꯥꯏꯗꯒꯤ ꯄꯥꯝꯕ ꯏꯁꯩ ꯑꯃ ꯍꯥꯏꯔꯕꯗꯤ ꯍꯥꯡꯂꯕ ꯑꯇꯤꯌꯥꯗ ꯍꯥꯏꯔꯤꯕ ꯏꯁꯩ ꯑꯁꯤ ꯁꯣꯔꯤ ꯁꯦꯟꯖꯝꯅ ꯁꯛꯄꯅꯤ ꯃꯁꯤꯒꯤ ꯏꯁꯩ ꯑꯁꯤ ꯑꯩꯍꯥꯛꯅ ꯌꯥꯝꯅ ꯄꯥꯝꯃꯤ ꯑꯗꯨꯒ ꯁꯛꯂꯤꯕ ꯁꯤꯡꯒꯔ ꯁꯣꯔꯤ ꯁꯦꯟꯖꯝ ꯑꯁꯤꯕꯨꯁꯨ ꯑꯩꯅ ꯌꯥꯝꯅ ꯄꯥꯝꯖꯕ ꯁꯩꯁꯛꯄ ꯑꯃꯅꯤ ꯃꯍꯥꯛꯀꯤ ꯃꯈꯣꯜ ꯁꯨꯔ ꯑꯁꯤ ꯑꯩꯅ ꯌꯥꯝꯅ ꯉꯥꯎꯖꯩ ꯑꯗꯨꯒ ꯑꯩꯅ ꯃꯥꯒꯤ ꯏꯁꯩꯁꯤ ꯄꯥꯝꯃꯟꯕꯅ ꯑꯌꯥꯝꯕ ꯃꯇꯝꯗ ꯑꯗꯨꯝ ꯆꯠꯄ ꯊꯣꯛꯄ ꯐ꯭ꯔꯤ ꯇꯥꯏꯃꯤꯡꯗ ꯑꯌꯥꯝꯕ ꯑꯗꯨꯝ ꯁꯛꯑꯒ ꯂꯩ